ꯍꯦꯜꯂꯣ ꯃꯥꯟꯅꯦ ꯃꯥꯟꯅꯦ ꯀꯔꯤ ꯑꯍꯣꯏ ꯍꯣꯏ ꯌꯥꯅꯤ ꯌꯥꯅꯤ ꯂꯥꯛꯑꯣ ꯂꯥꯛꯑꯣ ꯌꯥꯅꯤ ꯑꯣ ꯑꯗꯨ ꯍꯌꯦꯡ ꯅꯪ ꯄꯨꯡ ꯃꯥꯄꯜꯒꯨꯝꯕꯗ ꯂꯥꯛꯄꯤꯔꯣꯕꯀꯣ ꯑꯗꯨꯒ ꯃꯥꯒꯤ ꯚꯔꯥꯁꯤꯅꯀꯣ ꯑꯣ ꯀꯦꯕꯇ ꯀꯥꯔꯗꯒꯨꯝꯕ ꯆꯠꯀꯦ ꯍꯥꯏꯔꯗꯤ ꯚꯔꯥꯁꯤ ꯐꯥꯏꯚ ꯍꯦꯟꯗ꯭ꯔꯦꯗꯀꯨꯝꯕ ꯂꯩꯅꯦꯕꯀꯣ ꯑꯗꯨ ꯅꯠꯇ꯭ꯔꯒꯅ ꯑꯇꯣꯞꯄ ꯀꯥꯔ ꯅꯠꯇꯕ ꯑꯇꯣꯞꯄ ꯑꯣꯇꯣꯒꯨꯝꯕꯗꯅ ꯇꯨ ꯍꯟꯗ꯭ꯔꯦꯗ ꯀꯨꯝꯕꯒꯤ ꯆꯥꯡꯗ ꯑꯗꯨꯝ ꯂꯩꯒꯅꯦꯕ ꯅꯪꯅ ꯄꯥꯝꯕꯤꯔꯒꯗꯤ ꯍꯌꯦꯡ ꯑꯗꯨꯝ ꯑꯩꯒ ꯆꯠꯂꯒ ꯑꯗꯨꯝ ꯌꯥꯔꯅꯤꯅꯦ ꯑꯗꯨꯕꯨꯗꯤ ꯑꯣ ꯍꯌꯦꯡꯁꯦ ꯍꯣꯇꯦꯜꯗ ꯄꯨꯡ ꯇꯔꯥ ꯑꯗ꯭ꯋꯥꯏꯒꯤ ꯆꯥꯡꯗ ꯑꯗꯨꯝ ꯂꯥꯛꯄꯤꯔꯣꯕꯀꯣ ꯂꯥꯛꯑꯒ ꯑꯗꯨꯒ ꯏꯕꯥꯅꯤ ꯊꯦꯡꯅꯔꯒ ꯑꯗꯨꯝ ꯆꯠꯄ ꯌꯥꯔꯅꯤ ꯑꯗꯨꯕꯨꯗꯤ ꯅꯪꯒꯤ ꯑꯄꯥꯝꯕꯒꯤ ꯃꯇꯨꯡ ꯏꯟꯅ ꯄꯨꯡ ꯄꯨꯡ ꯇꯔꯥ ꯄꯨꯡ ꯇꯔꯥꯒꯨꯝꯕꯗ ꯑꯗꯨꯝ ꯂꯥꯛꯄꯤꯔꯣꯕꯀꯣ ꯑꯗꯨꯋꯥꯏꯗ ꯑꯗꯨꯝ ꯊꯦꯡꯅꯔꯁꯤ ꯍꯣꯏ ꯌꯥꯔꯦ ꯌꯥꯔꯦ ꯍꯣꯏ ꯍꯌꯦꯡ ꯌꯥꯔꯦ ꯐꯨꯜ ꯌꯥꯎꯗ꯭ꯔ ꯌꯥꯔꯦ ꯌꯥꯎꯗ꯭ꯔꯁꯨ ꯌꯥꯔꯦ ꯍꯌꯦꯡ ꯑꯗꯨꯝ ꯊꯦꯡꯅꯔꯁꯤꯀꯣ ꯑꯥ ꯑꯥ ꯑꯥ